ꯍꯂꯣ ꯃꯥꯅꯦ ꯃꯥꯅꯦ ꯑꯩꯈꯣꯏ ꯈꯣꯡꯎꯞ ꯌꯣꯟꯕ ꯗꯨꯀꯥꯟꯅꯦ ꯀꯔꯤ ꯀꯔꯤ ꯄꯥꯝꯕꯤꯕꯒꯦ ꯑꯣ ꯑꯣ ꯏꯁꯥꯒꯤꯗꯪ ꯂꯩꯗꯣꯏꯔꯥ ꯅꯠꯇ꯭ꯔꯒ ꯏꯆꯥꯅꯨꯄꯤ ꯑꯃ ꯂꯥꯛꯃꯤꯟꯅꯩꯁꯤꯁꯨ ꯂꯩꯗꯣꯏꯔꯥ ꯑꯣ ꯑꯩꯈꯣꯏ ꯗꯨꯀꯥꯟꯁꯤꯗꯗꯤ ꯑꯗꯨꯝ ꯃꯈꯜ ꯃꯈꯜꯒꯤ ꯈꯣꯡꯎꯞ ꯂꯣꯏ ꯐꯪꯉꯅꯤꯀꯣ ꯍꯧꯖꯤꯛꯀꯤ ꯅꯤꯡꯗꯝꯗꯥꯁꯨ ꯂꯣꯏꯁꯤꯜꯂꯛꯑꯕꯅꯤꯅ ꯈꯣꯡꯎꯞꯁꯦ ꯃꯈꯜ ꯃꯈꯜꯒꯤ ꯐꯖꯕ ꯎꯞꯖꯟꯕꯤ ꯈꯛꯇꯪ ꯅꯠꯇꯕ ꯃꯌꯥꯝ ꯑꯅꯧꯕ ꯑꯃꯁꯨ ꯂꯥꯛꯑꯦꯕꯀꯣ ꯄꯣꯠ ꯆꯩꯁꯦ ꯑꯗꯨꯅ ꯈꯨꯅꯤꯡ ꯋꯥꯡꯕꯤꯗ ꯄꯥꯝꯕꯤꯔꯒꯗꯤ ꯈꯨꯅꯤꯡꯁꯦ ꯕ꯭ꯂꯣꯛꯀꯤ ꯈꯨꯅꯤꯡ ꯂꯩ ꯄꯦꯟꯁꯤꯟꯒꯤ ꯈꯨꯅꯤꯡ ꯄꯦꯟꯁꯤꯜ ꯁꯨꯁꯇꯣ ꯑꯗꯨꯁꯨ ꯂꯩꯒꯅꯤꯕ ꯑꯗꯣ ꯈꯨꯅꯤꯡꯁꯦ ꯑꯋꯥꯡꯕꯤꯗ ꯄꯥꯝꯃꯤꯔꯥ ꯑꯅꯦꯝꯕꯗ ꯄꯥꯝꯃꯤꯔꯥ ꯀꯃꯥꯏꯅ ꯇꯧꯕꯅꯣ ꯑꯣ

ꯇꯨꯁꯤꯟꯕ ꯈꯣꯠꯆꯤꯟꯕ ꯍꯥꯏꯕ ꯑꯃ ꯂꯩꯌꯦꯕꯀꯣ ꯂꯩꯈꯥꯏꯕ ꯈꯣꯠꯄ ꯑꯗꯨꯗꯨꯅ ꯁꯤꯒꯤ ꯕ꯭ꯂꯣꯛꯀꯤ ꯁꯤꯒꯨꯝꯕ ꯈꯣꯡꯎꯞꯁꯦ ꯕ꯭ꯂꯣꯛꯀꯤ ꯈꯣꯡꯎꯞꯁꯦ ꯁꯤ ꯑꯣꯏꯅ ꯌꯦꯡꯕꯤꯌꯣꯕ ꯕ꯭ꯂꯣꯛꯀꯤꯁꯤꯅ ꯊꯥꯡꯕ ꯈꯣꯠꯄꯗꯁꯨ ꯅꯨꯡꯉꯥꯏꯕꯅꯦ ꯈꯤꯇꯪ ꯏꯁꯇꯥꯏꯜꯂꯤꯁꯁꯨ ꯑꯣꯏꯕꯀꯣ ꯌꯦꯡꯕꯗ ꯍꯦꯟꯅꯁꯨ ꯑꯀꯦ ꯑꯃꯧ ꯃꯥꯟꯕ ꯍꯥꯏꯇꯥꯔꯦ ꯑꯗꯨꯒ ꯄꯨꯂꯞ ꯑꯣꯏꯅ ꯃꯅꯤꯡ ꯑꯍꯩꯕꯁꯦ ꯁꯤꯗꯤ ꯁꯨꯝ ꯆꯥꯛꯀꯧꯕꯗ ꯇꯣꯡꯒꯗꯧꯕꯅꯦ ꯍꯥꯏꯕꯅꯤꯅ ꯐꯖꯕ ꯈꯤꯇꯪ ꯋꯥꯠꯄꯅꯦꯕꯀꯣ

ꯎꯝ ꯎꯝ ꯎꯝ ꯍꯣꯏ ꯕ꯭ꯂꯦꯛꯄꯨꯗꯤ ꯈꯣꯡꯁꯨ ꯉꯧꯊꯣꯛꯇ꯭ꯔꯅꯦ ꯈꯣꯡꯗꯨꯁꯨ ꯍꯦꯟꯅ ꯉꯧꯊꯣꯛꯑꯦ ꯍꯦꯟꯅ ꯐꯖꯊꯣꯛꯄꯅꯦꯕ ꯑꯃꯨꯕꯁꯦ ꯑꯗꯨꯝ ꯂꯩꯌꯦ ꯑꯃꯨꯕꯁꯦ ꯈ꯭ꯋꯥꯏꯗꯒꯤꯁꯨ ꯇ꯭ꯔꯦꯟ ꯑꯣꯏꯕ ꯍꯧꯖꯤꯛ ꯃꯇꯝꯗ ꯃꯤꯅ ꯄꯥꯝꯅꯕ ꯌꯥꯝꯅ ꯆꯥꯅꯕꯅꯦꯕ ꯑꯃꯨꯕꯁꯦ ꯑꯗꯣ ꯁꯤ ꯑꯗꯨꯝ ꯐꯖꯩ ꯈꯣꯡ ꯈꯤꯇꯪ ꯐꯥꯠꯇꯣꯛꯄ ꯈꯨꯖꯤꯟꯒ ꯁꯪꯉꯤꯕ ꯅꯨꯄꯤꯒꯤ ꯈꯨꯖꯤꯟꯒ ꯃꯆꯨ ꯃꯆꯨ ꯁꯪꯉꯤ ꯃꯌꯥꯝꯗꯨ ꯎꯕ ꯈꯤꯇꯪ ꯐꯥꯠꯇꯣꯛꯄꯁꯤꯅꯗꯤ ꯐꯖꯩ ꯑꯗꯣ ꯏꯁꯥꯅ ꯄꯥꯝꯃꯕꯨꯗꯤꯀꯣ ꯁꯤꯒꯤ ꯎꯝꯖꯤꯟꯕ ꯄꯝ ꯁꯨꯁꯀꯤ ꯎꯝꯖꯤꯟꯕ ꯈꯣꯠꯆꯤꯟꯕꯁꯦ ꯑꯁꯤꯁꯨ ꯑꯗꯨꯝ ꯂꯧꯕ ꯌꯥꯏ ꯑꯗꯨꯒ ꯁꯤ ꯐꯥꯠꯇꯣꯛꯄꯁꯤꯅꯗꯤ ꯀꯦꯔꯛꯄ ꯃꯇꯝꯗ ꯍꯦꯟꯅ ꯐꯖꯕꯅꯦꯕ ꯀꯦꯖ꯭ꯋꯦꯜ ꯑꯣꯏꯅ ꯈꯣꯡꯒꯥꯎꯒꯨꯝꯕ ꯀꯩꯒꯨꯝꯕ ꯁꯦꯠꯂꯒ ꯆꯠꯂꯛꯄꯗꯕꯨꯗꯤ ꯎꯝꯖꯤꯟꯕꯁꯦ ꯌꯥꯏꯌꯦꯕꯀꯣ ꯑꯗꯨ ꯐꯅꯦꯛ ꯁꯦꯠꯀꯗꯧ ꯑꯣꯏꯔꯒꯗꯤ ꯁꯤꯅ ꯍꯦꯟꯅ ꯆꯥꯅꯔꯒꯅꯤ

ꯏꯆꯥꯅꯨꯄꯤꯒꯤꯒꯁꯤꯁꯨ ꯌꯦꯡꯒꯤꯗꯣꯏꯔꯥ ꯀꯃꯥꯏꯅ ꯇꯧꯕꯅꯣ ꯑꯣ ꯏꯆꯥꯅꯨꯄꯤꯒꯤꯗꯤ ꯃꯣꯏꯗꯤ ꯃꯈꯣꯡꯁꯦ ꯆꯥꯎꯔꯛꯄ ꯑꯗꯨꯝ ꯅꯥꯏꯕꯅꯤꯅ ꯑꯉꯥꯡꯅꯤꯅꯀꯣ ꯑꯗꯒꯤ ꯃꯈꯜ ꯃꯈꯜꯗꯨ ꯅꯨꯄꯤꯃꯆꯥꯁꯤꯗ ꯇꯣꯡꯍꯟꯅꯤꯡꯉꯤꯗꯅ ꯑꯗꯨꯅ ꯌꯥꯝꯅ ꯄꯪꯇꯥꯡ ꯇꯥꯡꯗꯕ ꯂꯨꯄꯥ ꯆꯇ꯭ꯔꯨꯛꯀ ꯄꯤꯕ ꯁꯤꯒꯤ ꯁꯤꯒꯨꯝꯕ ꯎꯝꯖꯤꯟꯕ ꯃꯣꯏꯗꯤ ꯀꯣꯆꯤ ꯄꯥꯟꯕꯁꯦ ꯁꯤꯅ ꯍꯦꯟꯅ ꯅꯨꯡꯉꯥꯏꯕꯅꯤ ꯁꯤꯒꯨꯝꯕꯁꯦ ꯑꯣꯏꯅ ꯂꯧꯕꯤꯔꯣꯀꯣ ꯑꯗꯨꯗꯤ ꯌꯥꯔꯅꯤꯀꯣ ꯄꯣꯠꯁꯦ ꯃꯇꯨꯡꯁꯨ ꯑꯗꯨꯝ ꯂꯥꯛꯄꯗ ꯑꯗꯨꯝ ꯂꯩꯕꯤꯌꯨ